ꯄꯨꯟꯁꯤꯗ ꯀꯥꯂꯥ ꯑꯁꯦ ꯑꯗꯨꯛꯀꯤ ꯃꯇꯤꯛ ꯃꯔꯨ ꯑꯣꯏ ꯃꯔꯝꯗꯤ ꯑꯩꯈꯣꯏꯕꯨ ꯀꯥꯂꯥ ꯑꯁꯤꯅ ꯑꯩꯈꯣꯏ ꯃꯤꯑꯣꯏꯕꯁꯦ ꯃꯁꯛ ꯇꯥꯛꯂꯤꯕꯅꯦꯕ ꯍꯦꯟꯅ ꯐꯍꯟꯕ ꯑꯣꯏꯕ ꯌꯥꯕ ꯃꯔꯝꯗꯤꯀꯣ ꯑꯩꯈꯣꯏꯅ ꯇꯨꯡꯗ ꯊꯣꯛꯂꯛꯀꯗꯧꯔꯤꯕ ꯖꯦꯅꯦꯔꯦꯁꯟꯁꯤꯡꯁꯦ ꯑꯁꯤꯗ ꯑꯩꯈꯣꯏꯅ ꯄꯥꯎꯇꯥꯛ ꯃꯌꯥꯝ ꯑꯃꯁꯨ ꯃꯣꯏꯗ ꯑꯩꯈꯣꯏꯅ ꯄꯤꯕ ꯉꯝꯃꯦ ꯑꯗꯨꯅ ꯑꯗꯨꯛꯀꯤ ꯃꯇꯤꯛ ꯀꯥꯂꯥ ꯑꯁꯦ ꯃꯔꯨ ꯑꯣꯏ ꯃꯤꯑꯣꯏꯕ ꯑꯩꯈꯣꯏꯗꯗꯤ ꯑꯩꯈꯣꯏꯕꯨ ꯃꯁꯛ ꯃꯣꯏꯅ ꯇꯥꯛꯍꯜ ꯂꯛꯂꯤꯕꯅꯤ ꯍꯥꯏꯅ ꯑꯩꯁꯦ ꯍꯥꯏꯅꯤꯡꯉꯦ